ꯄꯨꯟꯁꯤꯗ ꯀꯂꯥ ꯍꯥꯏꯕꯁꯤ ꯌꯥꯝꯅ ꯃꯔꯨ ꯑꯣꯏ ꯀꯂꯥ ꯌꯥꯎꯗ꯭ꯔꯕ ꯄꯨꯟꯁꯤ ꯍꯥꯏꯕꯁꯤꯗꯤ ꯃꯤꯑꯣꯏ ꯑꯗꯨꯒꯤ ꯄꯨꯟꯁꯤ ꯍꯥꯏꯗꯣ ꯄꯨꯟꯁꯤ ꯀꯧꯗ꯭ꯔꯦ ꯀꯂꯥ ꯑꯁꯤꯗ ꯃꯁꯛ ꯇꯥꯛꯏꯁꯦ ꯀꯩꯅꯣ ꯊꯧꯒꯜꯂꯣꯟ ꯕꯦꯕꯥꯔ ꯁꯤ ꯀꯂꯥꯁꯤꯗꯩ ꯍꯧꯔꯛꯇꯣꯏꯅꯤ ꯀꯂꯥ ꯍꯥꯏꯕꯁꯤꯅ ꯌꯥꯝ ꯃꯔꯨ ꯑꯣꯏ ꯃꯔꯨ ꯑꯣꯏꯔꯤꯕꯩ ꯃꯔꯝꯁꯤꯗꯤ ꯃꯥꯅ ꯆꯠꯇꯧꯔꯤꯕ ꯄꯨꯟꯁꯤ ꯂꯝꯕꯤ ꯃꯍꯤꯡ ꯀꯂꯥ ꯍꯥꯏꯕꯁꯤꯅ ꯀꯔꯝꯕ ꯃꯤꯑꯣꯏꯅꯣ ꯀꯔꯝꯕ ꯖꯥꯇꯤꯅꯣ ꯍꯥꯏꯕꯁꯤ ꯃꯁꯛ ꯇꯥꯛꯑꯝꯗꯣꯔꯤꯕꯅꯦ ꯃꯁꯤꯅ ꯈꯨꯟꯅꯥꯏꯗ ꯌꯥꯝꯅ ꯑꯐꯕ ꯎꯍꯜꯂꯤꯕꯁꯤ ꯀꯂꯥ ꯍꯥꯏꯕꯁꯤ ꯌꯥꯝ ꯗꯔꯀꯥꯔ ꯇꯥꯏ ꯃꯔꯝꯗꯤ ꯀꯂꯥꯁꯤꯅ ꯐꯪꯉꯤꯕ ꯀꯂꯥꯁꯤꯅ ꯄꯤꯔꯤꯕ ꯄꯣꯠꯁꯤꯗꯤ ꯀꯩꯅꯣꯅꯦ